ꯑꯩꯈꯣꯏ ꯈꯨꯡꯒꯪꯗꯗꯤ ꯍꯧꯖꯤꯛ ꯍꯧꯖꯤꯛꯀꯤ ꯑꯣꯏꯅꯗꯤ ꯍꯥꯏꯕꯗꯤ ꯀꯧꯅꯥ ꯕꯦꯛ ꯑꯗꯨꯒ ꯀꯧꯅꯥꯒꯤ ꯐꯛꯁꯤ ꯌꯥꯝꯅ ꯂꯣꯟꯅꯔꯒ ꯁꯥꯅꯔꯦ ꯑꯗꯨꯒ ꯄꯣꯠꯁꯤꯠꯁꯨ ꯌꯥꯝꯅ ꯐꯅꯔꯦ ꯍꯧꯖꯤꯛꯇꯤ ꯍꯥꯟꯅꯗꯤ ꯌꯥꯝꯅ ꯍꯥꯏꯕꯗꯤ ꯌꯥꯝꯅ ꯆꯠꯂꯝꯗꯦ ꯄꯣꯠꯁꯦ ꯁꯤꯠꯂꯝꯗꯦ ꯍꯧꯖꯤꯛꯇꯤ ꯆꯥꯎꯈꯠꯄꯒꯤ ꯃꯇꯨꯡ ꯏꯟꯅ ꯍꯧꯖꯤꯛꯇꯤ ꯌꯥꯝꯅ ꯄꯣꯠꯁꯤꯠꯁꯤ ꯐꯔꯦ ꯆꯥꯎꯈꯠꯄꯒꯤ ꯃꯇꯨꯡ ꯏꯟꯅ ꯀꯧꯅꯥ ꯕꯦꯛꯁꯦ ꯌꯥꯝꯅ ꯍꯥꯏꯕꯗꯤ ꯂꯦꯇꯦꯁ ꯑꯣꯏꯅꯔꯦ ꯍꯧꯖꯤꯛꯇꯤ ꯑꯗꯨꯅ ꯀꯟꯇ꯭ꯔꯤ ꯀꯟꯇ꯭ꯔꯤꯗꯁꯨ ꯀꯧꯅꯥ ꯕꯦꯛ ꯑꯗꯨꯒ ꯀꯧꯅꯥ ꯐꯛꯁꯦ ꯌꯥꯝꯅ ꯂꯣꯟꯅꯩ ꯁꯥꯅꯩ